ꯍꯣꯏ ꯍꯣꯏ ꯇꯥꯏꯌꯦ ꯍꯣꯏ ꯀꯔꯤ ꯇꯧꯔꯦ ꯕꯥꯏ ꯑꯣ ꯍꯪꯉꯣ ꯍꯪꯉꯣ ꯑꯦꯠꯃꯤꯁꯟ ꯇꯧꯔꯦ ꯉꯔꯥꯡꯗꯒꯤ ꯂꯥꯁ ꯗꯦꯠꯇꯣ ꯂꯥꯁ

ꯂꯥꯁ ꯗꯦꯗ ꯂꯥꯁ ꯗꯦ ꯑꯣꯐ ꯗꯤꯁ ꯃꯟ ꯑꯣꯏꯒꯅꯤ ꯍꯣꯏ ꯗꯤꯁ ꯃꯟꯅ ꯂꯥꯁ ꯗꯦ ꯑꯣꯏꯒꯅꯤ ꯍꯣꯏ ꯍꯞꯇꯥ ꯑꯍꯨꯝꯒꯨꯝꯕ ꯂꯩꯗ ꯑꯗꯨ ꯅꯪ ꯀꯩꯗꯧꯉꯩ ꯇꯧꯁꯦ ꯍꯥꯏꯅꯣ ꯂꯩꯕ꯭ꯔꯣ

ꯑꯣ ꯍꯣꯏ ꯍꯣꯏ ꯍꯌꯦꯡꯗꯤ ꯃꯣꯏ ꯁ꯭ꯀꯨꯜ ꯍꯥꯡꯉꯣꯏ ꯍꯥꯏꯌꯦ

ꯑꯣ ꯄꯩꯁꯥꯗꯣꯀꯣ ꯅꯪꯅ ꯑꯦꯁ ꯇꯤꯒꯤ ꯁꯥꯔꯇꯤꯐꯤꯀꯦꯠ ꯄꯨꯔꯛꯑꯗꯤꯀꯣ ꯃꯣꯏ ꯊ꯭ꯔꯤ ꯊꯥꯎꯖꯟꯒꯨꯝꯕ ꯇꯥꯕꯤꯕꯅꯤ ꯑꯗ ꯑꯗꯣ ꯑꯇꯩꯕꯨꯗꯤ ꯖꯦꯅꯔꯦꯜꯒꯤꯗꯤ ꯇꯦꯟ ꯊꯥꯎꯖꯟꯒꯨꯝꯕ ꯑꯣꯏꯒꯅꯦꯕ ꯇꯦꯟ ꯊꯥꯎꯖꯟ ꯐꯣꯔ ꯍꯟꯗ꯭ꯔꯦꯗ ꯇꯣꯀꯣ ꯑꯗꯨꯗ ꯅꯪꯅ ꯑꯦꯁ ꯇꯤꯒꯤ ꯄꯨꯔꯛꯑꯗꯤ ꯁꯕꯦꯟ ꯊꯥꯎꯖꯟ ꯐꯣꯔ ꯍꯟꯗ꯭ꯔꯦꯗꯅꯦꯕ ꯑꯗꯨꯗ ꯍꯣꯏ ꯑꯦꯠꯃꯤꯁꯟ ꯐꯤ ꯂꯥꯏꯕ꯭ꯔꯦꯔꯤ ꯐꯤ ꯍꯣꯁꯇꯦꯜ ꯐꯤ ꯅꯠꯇꯦ ꯂꯥꯏꯕ꯭ꯔꯦꯔꯤ ꯐꯤ ꯂꯦꯕꯣꯔꯦꯇꯔꯤ ꯐꯤ ꯀꯝꯄ꯭ꯌꯨꯇꯔ ꯐꯤ ꯂꯣꯏꯅ ꯆꯥꯎꯅꯤꯕ ꯑꯗꯨꯒ ꯗꯤꯄꯣꯖꯤꯠꯅ ꯇꯨ ꯊꯥꯎꯖꯟꯀꯣ ꯑꯗꯨ ꯄꯨꯂꯞꯇꯣ ꯁꯕꯦꯟ ꯊꯥꯎꯖꯟ ꯐꯣꯔ ꯍꯟꯗ꯭ꯔꯦꯠꯅꯦꯕ ꯈꯣꯏ ꯑꯦꯁ ꯇꯤ ꯈꯣꯏ ꯆꯤꯡꯒꯤꯗꯤ ꯑꯥꯎ ꯗꯣꯀꯨꯃꯟꯁꯇꯣ ꯅꯪ ꯄꯥꯁꯄꯣꯠ ꯑꯍꯨꯝ ꯆꯪꯒꯅꯤꯀꯣ ꯑꯗꯨꯒ ꯑꯦꯁ ꯇꯤꯗꯤ ꯀꯥꯎꯕ ꯌꯥꯔꯣꯏꯀꯣ ꯑꯦꯁ ꯇꯤ ꯁꯥꯔꯇꯤꯐꯤꯀꯦꯠ ꯑꯗꯨꯒ ꯑꯗꯥꯔꯀꯥꯠꯁꯨ ꯆꯪꯒꯅꯤ ꯅꯪꯒꯤ ꯂꯥꯁ ꯗꯦꯒꯤ ꯃꯥꯛꯁꯤꯠ ꯂꯩꯀꯣ ꯎꯝ ꯑꯗꯨꯁꯨ ꯆꯪꯒꯅꯤ ꯑꯗꯨꯒ

ꯍꯣꯏ ꯍꯣꯏ ꯑꯩ ꯑꯃ ꯀꯥꯎꯈ꯭ꯔꯦ ꯁꯣꯝꯒꯤꯁꯨꯀꯣ ꯑꯦꯠꯃꯤꯁꯟ ꯐꯣꯝꯗꯤ ꯃꯣꯏ ꯍꯟꯗ꯭ꯔꯦꯗ ꯍꯟꯗ꯭ꯔꯦꯗ ꯆꯥꯔꯖ ꯇꯧꯕꯅꯦꯕ ꯍꯣꯏ ꯍꯣꯏ ꯍꯣꯏ ꯍꯣꯔꯦꯟ ꯐꯖꯅ ꯉꯥꯡꯅꯁꯦ ꯑꯗꯨꯒꯤꯗꯤ